ꯍꯂꯣ ꯂꯝꯖꯤꯡꯕ ꯀꯦꯕ ꯑꯦꯖꯦꯟꯁꯤ ꯑꯣꯏꯕꯤꯔꯕ꯭ꯔꯥ ꯑ ꯅꯍꯥꯟ ꯑꯩꯅ ꯕꯤꯁꯅꯨꯄꯨꯔ ꯇꯨ ꯒꯨꯋꯥꯍꯥꯇꯤ ꯆꯠꯄꯒꯤ ꯀꯦꯕꯅꯤ ꯕꯨꯛ ꯇꯧꯖꯕꯗꯣ ꯚꯔꯥ ꯍꯥꯟꯅꯗꯒꯤ ꯉꯥꯡꯅꯔꯒ ꯂꯩꯔꯕꯗꯣ ꯂꯤꯁꯤꯡ ꯇꯔꯦꯠ ꯍꯥꯏꯕꯗꯣ ꯗ꯭ꯔꯥꯏꯚꯔꯅ ꯂꯤꯁꯤꯡ ꯅꯤꯄꯥꯜ ꯄꯤꯌꯣꯅ ꯂꯤꯁꯤꯡ ꯑꯃ ꯍꯦꯟꯒꯠꯂꯛꯑꯦ ꯍꯧꯖꯤꯛ ꯌꯧꯔꯝꯗꯥꯏꯁꯤꯗ ꯗ꯭ꯔꯥꯏꯚꯔꯁꯦ ꯂꯤꯁꯤꯡ ꯑꯃ ꯍꯥꯞꯇꯕ ꯌꯥꯔꯣꯏꯅ ꯍꯥꯏꯔꯛꯑꯦ ꯑꯩ ꯂꯝꯕꯤꯁꯤꯗ ꯒꯥꯔꯤ ꯑꯇꯣꯞꯄ ꯁꯤꯟꯕꯁꯨ ꯉꯝꯃꯣꯏ ꯑꯗꯨꯅ ꯅꯣꯏꯅ ꯍꯥꯏꯕꯤꯔꯛꯑꯣ ꯈꯔ ꯑꯩ ꯍꯥꯞꯄꯁꯨ ꯉꯝꯖꯔꯣꯏ ꯄꯩꯁꯥꯁꯦ ꯑꯣꯜꯔꯦꯗꯤ ꯍꯥꯏꯅꯈ꯭ꯔꯕꯗꯣ ꯂꯝꯕꯤ ꯌꯧꯔꯝꯗꯥꯏꯁꯤꯗ ꯑꯃꯨꯛ ꯁꯨꯃꯥꯏꯅ ꯍꯥꯏꯔꯛꯄꯁꯦ ꯀꯃꯥꯏꯅ ꯇꯧꯁꯦ ꯍꯥꯏꯕꯅꯣ ꯈꯔ ꯍꯥꯏꯕꯤꯔꯛꯑꯣ